ꯑꯩꯈꯣꯏ ꯈꯨꯡꯒꯪ ꯑꯦꯔꯤꯌꯥꯗ ꯂꯩꯕ ꯃꯃꯥ ꯑꯣꯏꯕꯤꯁꯤꯡꯒꯤ ꯑꯃꯁꯨꯡ ꯑꯉꯥꯡꯁꯤꯡꯒꯤ ꯂꯥꯏꯌꯦꯡ ꯁꯪꯁꯤꯡꯁꯤꯗ ꯊꯦꯡꯅꯔꯤꯕ ꯑꯩꯈꯣꯏꯒꯤ ꯑꯋꯥꯕꯗꯤ ꯑꯩꯈꯣꯏꯒꯤ ꯃꯃꯥ ꯑꯣꯏꯕꯤꯁꯤꯡꯅ ꯃꯃꯥ ꯑꯣꯏꯔꯛꯄ ꯃꯇꯝꯗ ꯃꯈꯣꯏꯗ ꯄꯤꯒꯗꯕ ꯗꯥꯏꯠꯁꯤꯡ ꯑꯃꯗꯤ ꯃꯃꯥ ꯑꯣꯏꯔꯛꯄꯒꯤ ꯃꯇꯨꯡ ꯏꯟꯅ ꯃꯥꯒꯤ ꯂꯥꯏꯌꯦꯡ ꯁꯪꯗ ꯆꯠꯀꯗꯕ ꯑꯩꯈꯣꯏꯒꯤ ꯔꯨꯇꯤꯟꯒꯤ ꯆꯦꯛꯑꯞ ꯇꯧꯕ ꯍꯥꯏꯔꯒꯗꯤ ꯃꯥꯒꯤ ꯋꯦꯠ ꯌꯦꯡꯉꯛꯄ ꯑꯗꯨꯗꯒꯤ ꯏ ꯇꯦꯁ ꯇꯧꯔꯛꯄ ꯕ꯭ꯂꯗ ꯑꯗꯨꯗꯒꯤ ꯌꯨꯔꯤꯟ ꯇꯦꯁ ꯇꯧꯔꯛꯄ ꯑꯗꯨꯗꯒꯤ ꯑꯩꯈꯣꯏꯅ ꯃꯃꯥ ꯑꯣꯏꯔꯦ ꯍꯥꯏꯕꯒꯤ ꯈꯪꯉꯛꯄ ꯑꯗꯨꯒ ꯃꯥꯒꯤ ꯇꯦꯁ ꯇꯧꯈ꯭ꯔ ꯃꯇꯨꯡꯗ ꯃꯥꯒꯤ ꯊꯥ ꯑꯍꯨꯝꯗ ꯑꯃꯨꯛꯀ ꯆꯦꯀꯞ ꯑꯃꯨꯛ ꯆꯠꯄ ꯂꯥꯏꯌꯦꯡꯁꯪꯁꯤꯗ ꯑꯗꯨꯕꯨ ꯑꯩꯈꯣꯏꯗꯤ ꯌꯥꯝ ꯊꯣꯏꯅ ꯀꯥꯟꯅꯕꯗꯣ ꯌꯥꯝ ꯊꯣꯏꯅ ꯐꯪꯕ ꯉꯝꯗꯦ ꯀꯔꯤꯒꯤꯅꯣ ꯍꯥꯏꯕ ꯃꯇꯝꯗ ꯑꯩꯈꯣꯏꯗꯤ ꯈꯨꯡꯒꯪꯗ ꯑꯣꯏꯔꯨꯕꯅ ꯆꯠꯊꯣꯛ ꯆꯠꯁꯤꯟꯒꯤ ꯄꯥꯝꯕꯩꯗꯨ ꯌꯥꯝꯅ ꯋꯥꯅ ꯊꯣꯛꯑꯦ ꯑꯗꯨꯗꯒꯤ ꯁꯦꯟꯗꯁꯨ ꯇꯥꯡꯕ ꯑꯣꯏ ꯂꯥꯞꯄ ꯑꯣꯏꯔꯨꯕꯅ ꯍꯥꯏꯕꯗꯤ ꯀꯥꯟꯅꯕ ꯆꯥꯡꯗꯨ ꯌꯥꯝꯅ ꯋꯥꯠꯂꯦ ꯑꯗꯨꯒ ꯑꯉꯥꯡ ꯑꯣꯏꯕꯁꯤꯡꯒꯤꯅ ꯑꯉꯥꯡꯁꯤꯡꯒꯤꯅ ꯃꯣꯏꯒꯤꯅ ꯑꯃꯨꯛꯀ ꯑꯉꯥꯡꯁꯤ ꯎꯅꯈ꯭ꯔꯕ ꯃꯇꯨꯡꯗ ꯑꯉꯥꯡꯁꯤꯡꯒꯤ ꯃꯈꯣꯏꯒꯤꯗ ꯕꯦꯛꯁꯤꯅꯦꯁꯟ ꯄꯤꯕ ꯏꯝꯃ꯭ꯌꯨꯅꯥꯏꯖꯦꯁꯟ ꯄꯤꯕꯤꯕ ꯃꯈꯣꯏꯒꯤ ꯕꯦꯛꯁꯤꯟ ꯀꯥꯞꯐꯝ ꯊꯣꯛꯄ ꯑꯩꯈꯣꯏꯒꯤ ꯑꯉꯥꯡ ꯄꯣꯛꯂꯛꯄꯗꯒꯤ ꯑꯗꯨꯗꯒꯤ ꯇꯥꯡꯀꯛ ꯇꯥꯡꯀꯛ ꯅꯥꯏꯅ ꯍꯤꯗꯥꯛ ꯀꯥꯞꯄꯤꯕ ꯑꯃꯁꯨꯡ ꯃꯥꯒꯤ ꯇꯦꯁ ꯇꯧꯕꯤꯕ ꯃꯥꯒꯤ ꯇꯥꯕꯒꯤ ꯆꯥꯡ ꯑꯗꯨꯗꯒꯤ ꯎꯕꯒꯤ ꯆꯥꯡ ꯑꯗꯒꯤ ꯃꯥꯒꯤ ꯔꯤꯐ꯭ꯂꯦꯛꯁꯟꯒꯤ ꯑꯗꯨꯒꯤ ꯇꯦꯁꯁꯤꯡꯗꯣ ꯇꯧꯕꯤꯕ ꯁꯤꯒꯤ ꯆꯥꯡꯁꯦ ꯈꯔꯗꯤ ꯋꯥꯠꯂꯦ ꯑꯩꯈꯣꯏꯒꯤ ꯈꯨꯡꯒꯪ ꯑꯦꯔꯤꯌꯥꯅꯤꯅ